ꯊꯧꯕꯥꯜ ꯗꯤꯁꯇ꯭ꯔꯤꯛꯁꯤꯡ ꯑꯁꯤꯗ ꯂꯩꯔꯤꯕ ꯃꯤꯌꯣꯏꯁꯤꯡ ꯑꯁꯤ ꯂꯧꯎ ꯁꯤꯡꯉꯨꯕ ꯑꯃꯁꯨꯡ ꯏꯪꯈꯣꯜꯗ ꯄꯣꯠꯆꯩ ꯊꯥꯕ ꯊꯥꯕ ꯑꯗꯨꯒ ꯁꯥ ꯁꯟ ꯂꯣꯏꯕꯁꯤꯡ ꯉꯛꯇ ꯑꯅꯝꯕꯅ ꯑꯣꯏ ꯑꯗꯨꯒ ꯃꯈꯣꯏꯅ ꯂꯧꯎ ꯁꯤꯡꯉꯨ ꯇꯧꯕ ꯁꯥ ꯁꯟ ꯂꯣꯏꯔꯤꯕꯁꯤꯡ ꯑꯁꯤ ꯕꯤꯒꯤꯌꯥꯟꯒꯤ ꯑꯣꯏꯕ ꯄꯣꯠꯆꯩ ꯑꯃꯇ ꯌꯥꯎꯗ꯭ꯔꯤ ꯑꯗꯨꯅ ꯃꯈꯣꯏꯒꯤ ꯕꯤꯒꯤꯌꯥꯟꯒꯤ ꯑꯣꯏꯕ ꯄꯣꯠꯆꯩꯁꯤꯡ ꯑꯁꯤ ꯌꯥꯎꯅꯕꯒꯤꯗꯃꯛꯇ ꯁꯔꯀꯥꯔꯅ ꯄꯤꯕ ꯈꯨꯗꯣꯡ ꯆꯥꯕ ꯀꯌꯥ ꯑꯁꯤ ꯃꯈꯣꯏꯗ ꯐꯪꯍꯟꯕꯁꯨ ꯄꯥꯝꯃꯤ ꯑꯃꯁꯨꯡ ꯃꯈꯣꯏꯅ ꯇꯧꯔꯛ ꯕꯤꯒꯤꯌꯥꯟꯒꯤ ꯑꯣꯏꯕ ꯄꯣꯠꯂꯝꯁꯤꯡ ꯑꯁꯤ ꯍꯥꯞꯂꯕꯗꯤ ꯁꯦꯟꯊꯣꯛ ꯂꯝꯕꯤ ꯁꯦꯟꯗꯣꯡ ꯌꯥꯝꯅ ꯍꯦꯟꯒꯠꯀꯅꯤ ꯍꯥꯏꯅꯁꯨ ꯄꯥꯝꯃꯤ